ꯍꯜꯂꯣ ꯅꯪꯅ ꯀꯩꯅꯣ ꯌꯣꯟꯕꯤꯗꯨ ꯅꯠꯇ꯭ꯔꯣ ꯏꯁꯀꯤꯟ ꯀꯤꯌꯥꯔ ꯀꯔꯤ ꯀꯔꯤ ꯑꯐꯕ ꯂꯩꯒꯦ ꯃꯃꯤꯡꯗꯣ

ꯎꯝ ꯃꯃꯥ ꯑꯥꯔꯠꯇꯤ ꯀꯩꯅꯣ ꯑꯩꯈꯣꯏ ꯀꯌꯥ ꯀꯌꯥ ꯃꯣꯏꯗꯤ ꯃꯃꯟꯁꯤ ꯀꯃꯥꯏꯅ ꯇꯧꯒꯦ ꯂꯣꯁꯟ ꯁꯟ ꯏꯁꯀꯔꯤꯟ ꯁꯟ ꯏꯁꯀꯔꯤꯟ ꯂꯣꯁꯟ ꯂꯧꯒꯦ

ꯎꯝ ꯑꯣ ꯌꯥꯏ ꯌꯥꯏ ꯑꯗꯨꯗꯤ ꯑꯥ ꯁꯣꯝꯒꯤ ꯗꯨꯀꯥꯟꯁꯤ ꯀꯔꯥꯏ ꯋꯥꯏꯗꯅꯣ ꯍꯥꯡꯕꯤꯔꯤꯁꯤꯕꯣ ꯑꯣ ꯑꯥ ꯑꯣ ꯑꯩꯅ ꯐꯣꯟ ꯅꯝꯕꯔꯕꯨꯗꯤ ꯀꯩꯅꯣ ꯇꯧꯍꯧꯕ ꯑꯗꯨꯒ ꯃꯐꯝꯗꯨꯗꯤ ꯐꯅꯖ ꯑꯣ ꯑꯗꯨꯗꯤ ꯑꯗꯨꯗꯤ ꯃꯛ ꯃꯃꯥ ꯑꯥꯔꯠꯀꯤꯗꯣ ꯑꯗꯨꯒꯤ ꯑꯗꯨꯒꯤ ꯃꯈꯟ ꯈꯔ ꯌꯦꯡꯖꯒꯦ ꯑꯗꯨꯝ ꯎꯝ

ꯎꯝ ꯎꯝ ꯑꯥ ꯑꯥ

ꯑꯣ ꯃꯈꯟ ꯃꯈꯟ ꯌꯥꯝ ꯊꯣꯛꯑꯝꯃꯅꯤ ꯑꯗꯨ ꯂꯥꯛꯑꯒ ꯃꯈꯟ ꯃꯈꯟ ꯈꯔꯒ ꯈꯔꯒ ꯌꯦꯡꯉꯒꯦ ꯄꯩꯁꯥꯗꯤ ꯌꯥꯝ ꯀꯩꯅꯣ ꯇꯧꯕꯕꯨꯗꯤ ꯅꯠꯇꯦꯕ

ꯑꯩ ꯑꯗꯨꯝ ꯂꯥꯛꯑꯝꯗꯥꯏꯗ ꯑꯗꯨꯝ ꯍꯥꯏꯖꯔꯛꯑꯒꯦ ꯁꯤ ꯅꯝꯕꯔꯁꯦ ꯑꯗꯨꯝ ꯄꯥꯏꯕꯤꯗꯣꯏ ꯅꯠꯇ꯭ꯔꯣ ꯑꯣ ꯑꯗꯨꯗꯤ ꯂꯥꯛꯑꯝꯗꯥꯏꯗꯨꯗ ꯁꯤ ꯅꯝꯕꯔꯁꯤꯗ ꯑꯗꯨꯝ ꯇꯧꯖꯔꯛꯑꯒꯦ ꯎꯝ ꯍꯣꯏ ꯁꯣꯝꯒꯤ ꯃꯤꯡꯕꯨ ꯀꯔꯤ ꯍꯥꯏꯒꯦ ꯑꯣ ꯑꯩꯗꯤ ꯇꯣꯞꯇꯩꯅꯦ

ꯑꯩ ꯑꯗꯨꯝꯅꯦ ꯀꯩꯅꯣ ꯇꯧꯔꯝꯗꯥꯏꯗꯨꯗ ꯁꯤꯒꯤ ꯅꯝꯕꯔꯁꯤꯗ ꯑꯗꯨꯝ ꯇꯧꯖꯔꯛꯑꯒꯦꯀꯣ ꯎꯝ

ꯑꯗꯨꯝ ꯍꯥꯏꯖꯔꯛꯀꯦ ꯑꯥ ꯑꯥ ꯍꯣꯏ ꯍꯣꯏ ꯎꯝ ꯎꯝ ꯑꯣ ꯍꯣꯏ ꯍꯣꯏ ꯌꯥꯏꯌꯦ ꯌꯥꯏ

ꯎꯝ ꯊꯝꯅꯔꯁꯤꯔꯥ ꯑꯗꯨꯗꯤ ꯀꯃꯥꯏꯅ ꯇꯧꯔꯦ

ꯑꯣ ꯍꯥꯏꯔꯣ ꯍꯥꯏꯔꯣ

ꯎꯝ ꯎꯝ ꯃꯥꯗꯤ ꯑꯥ ꯇꯤ ꯕꯤꯗꯒ ꯑꯦꯕꯔꯗꯥꯏꯁ ꯌꯥꯝ ꯇꯧꯕꯗꯣ ꯐꯗꯧ ꯌꯥꯝ ꯃꯥꯜꯂꯦ ꯍꯥꯏꯕ ꯁꯔꯥ ꯑꯂꯤ ꯈꯥꯟꯅꯒ ꯇꯧꯕꯅꯦ ꯇꯧꯗ꯭ꯔꯣ ꯎꯝ ꯎꯝ ꯎꯝ

ꯎꯝ ꯑꯗꯨ ꯑꯩꯅꯁꯨ ꯀꯩꯁꯨꯝ ꯇꯩꯅꯤꯡꯉꯥꯏ ꯂꯩꯕ ꯑꯩꯈꯣꯏꯒꯤ ꯑꯩꯈꯣꯏꯒꯤ ꯁꯦꯡꯗꯕꯗꯨ ꯍꯧꯖꯤꯛꯇꯤ ꯅꯀꯂꯤ ꯃꯌꯥꯝ ꯑꯃꯁꯨ ꯊꯣꯛꯄꯁꯨ ꯑꯣꯏꯕꯅꯤꯅꯅꯦ ꯎꯝ ꯑꯗꯨꯅ ꯈꯤꯇꯪ ꯎꯝ ꯑꯩꯈꯣꯏꯒꯤ ꯑꯩꯈꯣꯏꯒꯤ ꯈꯪꯅꯖꯕ ꯃꯐꯝ ꯑꯃꯗꯒꯤ ꯄꯨꯟꯅ ꯂꯧꯗ꯭ꯔꯒꯗꯤ ꯀꯩꯅꯣ ꯇꯧꯏꯗꯅ ꯑꯗꯨꯒꯤꯅꯦꯕ ꯑꯩꯅ ꯁꯣꯝꯗ ꯐꯣꯟ ꯇꯧꯖꯔꯛꯏꯁꯦ ꯎꯝ ꯎꯝ ꯎꯝ ꯎꯝ ꯗꯨꯀꯥꯟ ꯑꯥ ꯑꯣ ꯎꯝ ꯗꯨꯀꯥꯟꯗꯤ ꯑꯗꯨꯝ ꯏꯁꯥꯒꯤ ꯑꯗꯨꯝ ꯑꯣꯏꯗꯣꯏꯅꯦꯕꯀꯣ ꯑꯣ ꯑꯣ ꯍꯣꯏ ꯍꯣꯏ ꯌꯥꯏ ꯌꯥꯏ ꯑꯥ ꯍꯣꯏ ꯍꯣꯏ ꯎꯝ